ꯂꯤꯁꯤꯡ ꯃꯧꯗ꯭ꯔꯥꯍꯨꯝꯗꯣꯏꯒ ꯆꯥꯝꯔꯤ ꯌꯥꯡꯈꯩ ꯂꯥꯛ ꯇꯔꯦꯠꯀ ꯂꯤꯁꯤꯡ ꯍꯨꯝꯐꯨ ꯍꯨꯝꯐꯨ ꯇꯔꯨꯛꯀ ꯆꯅꯤꯄꯥꯟ ꯃꯧꯗ꯭ꯔꯥꯃꯥꯄꯟ ꯂꯤꯁꯤꯡ ꯌꯥꯝꯈꯩ ꯃꯉꯥꯒ ꯆꯅꯤꯒ ꯀꯨꯟꯊ꯭ꯔꯥꯅꯤꯊꯣꯏ ꯂꯥꯛ ꯃꯥꯄꯟꯒ ꯂꯤꯁꯤꯡ ꯍꯨꯝꯐꯨꯒ ꯆꯥꯇ꯭ꯔꯨꯛ ꯃꯧꯗ꯭ꯔꯥꯃꯉꯥ ꯂꯥꯛ ꯑꯍꯨꯝꯒ ꯂꯤꯁꯤꯡ ꯀꯨꯟꯊ꯭ꯔꯥꯃꯉꯥꯒ ꯆꯥꯎꯉꯥꯒ ꯍꯨꯝꯐꯨꯇꯔꯦꯠꯀ